ꯑꯩꯅ ꯈꯪꯖꯕ ꯍꯣꯜꯁꯦꯜ ꯔꯦꯇꯦꯂꯔꯒꯤ ꯗꯨꯀꯥꯟꯖꯤꯡꯒꯤ ꯑꯩꯈꯣꯏꯒꯤ ꯄꯥꯎꯅꯥ ꯕꯖꯥꯔ ꯊꯥꯡꯒꯥꯜ ꯕꯖꯥꯔ ꯃꯣꯔꯦ ꯏꯟꯇꯔꯅꯦꯁꯅꯦꯜ ꯃꯥꯔꯀꯦꯠꯀꯤ ꯄꯥꯎꯅꯥ ꯕꯖꯥꯔ ꯑꯗꯨꯒ ꯃꯣꯔꯦꯒ ꯇꯥꯏꯅꯅ ꯂꯩꯕ ꯅꯝꯐꯥꯂꯣꯡꯒꯤ ꯕꯖꯥꯔ ꯁꯤꯅꯤ ꯑꯗꯨꯒ ꯆꯍꯤ ꯈꯔ ꯑꯁꯤꯗ ꯑꯩꯈꯣꯏꯒꯤ ꯒꯣꯁꯔꯤ ꯃꯅꯥ ꯃꯁꯤꯡ ꯒꯣꯁꯔꯤ ꯑꯝꯖꯨꯡ ꯃꯅꯥ ꯃꯁꯤꯡꯁꯤꯡꯒꯤ ꯃꯃꯜꯁꯤꯗ ꯌꯥꯝꯅ ꯑꯍꯣꯡꯕ ꯂꯥꯛꯑꯦ ꯁꯝꯅ ꯍꯥꯏꯔꯕꯗ ꯑꯩꯈꯣꯏ ꯒꯣꯁꯔꯤꯗ ꯍꯥꯏꯔꯒꯁꯨ ꯑꯩꯈꯣꯏ ꯍ ꯍꯋꯥꯏ ꯀꯦꯖꯤꯗ ꯂꯨꯄꯥ ꯌꯥꯡꯈꯩ ꯄꯤꯔꯝꯕꯗꯣ ꯍꯧꯖꯤꯛ ꯆꯥꯝꯃ ꯌꯧꯔꯦ ꯑꯗꯨꯒ ꯑꯜꯂꯨ ꯀꯦꯖꯤꯗ ꯂꯨꯄꯥ ꯀꯨꯟ ꯄꯤꯔꯝꯕꯗꯨꯅ ꯍꯧꯖꯤꯛ ꯅꯤꯐꯨ ꯌꯧꯔꯦ ꯑꯗꯨꯒ ꯑꯩꯈꯣꯏꯒꯤ ꯃꯅꯥ ꯃꯁꯤꯡꯗ ꯍꯥꯏꯔꯒꯁꯨ ꯀꯣꯕꯤ ꯀꯦꯖꯤꯗ ꯂꯨꯄꯥ ꯀꯨꯟꯗꯪ ꯄꯤꯔꯝꯕꯗꯨ ꯍꯧꯖꯤꯛ ꯀꯦꯖꯤ ꯀꯦꯖꯤꯗ ꯅꯤꯐꯨ ꯌꯧꯔꯦ ꯑꯗꯣ ꯐꯗꯤꯒꯣꯝ ꯃꯞ ꯐꯗꯤꯒꯣꯝ ꯍꯥꯏꯁꯤ ꯃꯄꯨꯜ ꯑꯃꯗ ꯂꯨꯄꯥ ꯃꯉꯥ ꯄꯤꯕꯗꯨꯅ ꯍꯧꯖꯤꯛ ꯑꯗꯨ ꯐꯗꯤꯒꯣꯝ ꯄꯥꯝꯕꯤ ꯑꯃꯗ ꯂꯨꯄꯥ ꯃꯉꯥ ꯆꯤꯡꯉꯦ ꯑꯗꯨꯛꯀꯤ ꯃꯇꯤꯛ ꯈꯦꯠꯅꯔꯦ ꯍꯥꯏꯗꯤ ꯗꯕꯟ ꯗꯕꯟ ꯈꯦꯠꯅꯔꯦ ꯍꯥꯏꯕ ꯌꯥꯔꯦ ꯑꯗꯨ ꯑꯩꯈꯣꯏ ꯑꯗꯨꯒ ꯂꯣꯏꯅꯅ ꯑꯩꯈꯣꯏ ꯑꯣꯜꯂꯥꯏꯟꯒꯤ ꯁꯣꯞꯄꯤꯡꯒꯤ ꯃꯇꯥꯡꯁꯤꯗꯗꯤ ꯈꯔ ꯑꯗꯨꯝ ꯐꯔꯦ ꯈꯔ ꯅꯨꯉꯥꯏꯔꯦ ꯍꯥꯏꯇꯥꯔꯦ ꯃꯔꯝꯗꯤ ꯑꯩꯈꯣꯏꯒꯤ ꯀꯩꯅꯣꯁꯦ ꯃꯣꯏꯅ ꯃꯁꯤꯒꯤ ꯃꯇꯥꯡꯗꯗꯤ ꯃꯣꯏꯅ ꯑꯩꯈꯣꯏꯒꯤ ꯌꯨꯝ ꯇꯥꯟꯅ ꯊꯤꯟꯕꯤꯔꯛꯑꯕꯅꯤꯅ ꯑꯩꯅ ꯂꯩꯈꯤꯕ ꯄꯣꯠꯇꯨ ꯌꯨꯝꯗ ꯌꯧꯍꯟꯕꯤꯔꯕꯅꯤꯅ ꯌꯥꯝꯅ ꯅꯨꯡꯉꯥꯏꯔꯦ ꯑꯗꯣ ꯃꯁꯤꯒꯤ ꯐꯕ ꯐꯠꯇꯕꯒꯤ ꯃꯇꯥꯡꯁꯤꯗꯗꯤ ꯑꯩꯅ ꯍꯦꯛ ꯐꯠꯇꯕ ꯍꯥꯏꯔꯒꯗꯤ ꯑꯩꯅ ꯄꯥꯝꯕ ꯄꯣꯠꯇꯣ ꯍꯦꯛ ꯑꯣꯏ ꯁꯦꯠꯇꯣꯛ ꯄꯗ ꯍꯦꯛ ꯆꯥꯟꯅꯔꯝꯗꯕ ꯑꯗꯨꯒ ꯍꯦꯛ ꯈꯔ ꯑꯗꯨꯃꯥꯏꯅ ꯂꯩ